ꯑꯩꯅ ꯆꯠꯊꯣꯛ ꯆꯠꯁꯤꯟꯁꯦ ꯑꯩꯈꯣꯏꯅ ꯑꯩꯅ ꯈ꯭ꯋꯥꯏꯗꯩ ꯄꯥꯝꯕ ꯆꯠꯄ ꯊꯣꯛꯄꯁꯤ ꯈ꯭ꯋꯥꯏ ꯄꯥꯝꯕꯁꯤ ꯑꯩꯈꯣꯏ ꯑꯩꯈꯣꯏꯒꯤ ꯋꯤꯟꯇꯔ ꯁꯤꯖꯟ ꯅꯤꯡꯊꯝ ꯊꯥ ꯁꯤꯖꯟꯁꯤꯗꯅꯤ ꯑꯩꯈꯣꯏꯒꯤ ꯍꯦꯜꯂꯦ ꯆꯠꯄꯁꯦ ꯄꯥꯝꯕꯁꯦ ꯑꯩꯅ ꯅꯤꯡꯊꯝ ꯊꯥꯗ ꯆꯠꯂꯒ ꯑꯩꯈꯣꯏꯅ ꯑꯩꯅ ꯄꯥꯝꯕꯩ ꯃꯔꯝꯗꯤ ꯅꯤꯡꯊꯝ ꯊꯥꯁꯦ ꯑꯩꯅ ꯄꯥꯝꯃꯨꯕꯩ ꯃꯔꯝꯗꯤ ꯑꯩꯈꯣꯏꯒꯤ ꯅꯣꯡ ꯆꯤꯡꯒꯤ ꯇꯥꯕꯒꯤ ꯆꯥꯡꯁꯤꯁꯨ ꯅꯤꯡꯊꯝ ꯊꯥꯗꯗꯤ ꯍꯟꯗꯔꯦ ꯑꯗꯒꯤ ꯑꯃꯅ ꯑꯩꯈꯣꯏꯒꯤ ꯅꯨꯡꯁꯥꯒꯤ ꯃꯩꯁꯥ ꯀꯥꯂꯦꯟꯗꯗꯤ ꯑꯩꯈꯣꯏꯒꯤ ꯆꯠꯄ ꯊꯣꯛꯄꯗ ꯌꯥꯝꯅ ꯑꯩꯈꯣꯏꯒꯤ ꯅꯨꯡꯁꯥꯒꯤ ꯃꯩꯁꯥꯁꯦ ꯌꯥꯝꯅ ꯀꯟꯕꯗꯒꯤ ꯑꯩꯈꯣꯏꯒꯤ ꯆꯠꯄ ꯊꯣꯛꯄꯗ ꯑꯩꯈꯣꯏꯒꯤ ꯌꯥꯝꯅ ꯄ꯭ꯔꯣꯕ꯭ꯂꯦꯝ ꯑꯣꯏ ꯌꯥꯝꯅ ꯍꯨꯃꯥꯡ ꯁꯧꯕ ꯑꯗꯨꯗꯒꯤ ꯍꯛꯆꯥꯡꯗ ꯑꯩꯈꯣꯏꯒꯤ ꯃꯛꯁꯟꯕ ꯁꯨꯃꯥꯏꯅ ꯀꯥꯂꯦꯟꯗ ꯊꯣꯛꯄꯁꯤꯗꯤ ꯌꯥꯝꯅ ꯑꯋꯥꯕ ꯑꯃ ꯑꯣꯏ ꯑꯗꯨꯒ ꯅꯤꯡꯊꯝ ꯊꯥꯗꯅ ꯑꯩꯈꯣꯏꯒꯤ ꯅꯨꯡꯁꯥꯁꯦ ꯑꯩꯈꯣꯏꯒꯤ ꯋꯦꯗꯔꯁꯦ ꯑꯩꯈꯣꯏꯒꯤ ꯆꯥꯡ ꯑꯃꯗ ꯑꯩꯈꯣꯏꯒꯤ ꯅꯨꯡꯁꯥ ꯁꯥꯔꯒꯁꯨ ꯑꯩꯈꯣꯏꯒꯤ ꯅꯨꯡꯁꯥ ꯌꯥꯏꯕ ꯌꯥꯕꯒꯤ ꯌꯥꯝ ꯅꯨꯡꯉꯥꯏꯕ ꯇꯥꯏꯃꯤꯡ ꯑꯃ ꯑꯣꯏꯌꯦꯕ ꯑꯩꯈꯣꯏꯒꯤ ꯅꯤꯡꯊꯝ ꯊꯥꯒꯤ ꯃꯇꯝꯁꯦ ꯑꯗꯨꯅ ꯑꯩꯅ ꯅꯤꯡꯊꯝ ꯊꯥꯗꯇ ꯑꯌꯥꯝꯕ ꯑꯩ ꯑꯗꯨꯝ ꯆꯠꯄ ꯄꯥꯝꯃꯤꯕꯅꯦꯕ ꯅꯤꯡꯊꯝ ꯊꯥꯁꯤꯗꯅ ꯍꯦꯟꯅ